ꯃꯔꯥꯡ ꯀꯥꯏꯅ ꯄꯨꯊꯣꯛꯏ ꯑꯂꯨ ꯇꯤꯜꯍꯧ ꯆꯅꯝ ꯄꯨꯊꯣꯛꯏ ꯑꯗꯒꯤ ꯍꯧꯖꯤꯛꯅ ꯑꯩꯈꯣꯏꯒꯤ ꯆꯥꯛꯍꯥꯎ ꯆꯦꯡ ꯆꯥꯛꯍꯥꯎ ꯐꯧ ꯃꯌꯥꯝꯅ ꯃꯌꯥꯝꯒꯤ ꯑꯩꯈꯣꯏ ꯃꯅꯤꯄꯨꯔꯗꯗ ꯅꯠꯇꯅ ꯃꯅꯤꯄꯨꯔꯒꯤ ꯃꯄꯥꯟꯗꯁꯨ ꯑꯗꯨꯛꯀꯤ ꯃꯇꯤꯛ ꯄꯥꯝꯅꯩ ꯑꯐꯕ ꯆꯤꯟꯖꯥꯛꯅꯤ ꯍꯥꯏꯗꯨꯅ ꯆꯥꯛꯍꯥꯎ ꯊꯥꯕꯁꯤꯁꯨ ꯌꯥꯝ ꯀꯟꯅ ꯆꯠꯅꯔꯛꯏ ꯑꯗꯨꯒ ꯃꯇꯝ ꯃꯇꯝꯒꯤ ꯃꯅꯥ ꯃꯁꯤꯡ ꯃꯔꯥꯡ ꯀꯥꯏꯅ ꯄꯨꯊꯣꯛꯏ ꯑꯗꯨꯒ ꯀꯛꯆꯤꯡꯒꯤ ꯌꯨꯝꯂꯩ ꯀꯩꯔꯩꯗ ꯌꯨꯝꯊꯣꯡ ꯈꯨꯗꯤꯡꯒꯤ ꯑꯌꯥꯝꯕ ꯌꯦꯟ ꯉꯥꯅꯨ ꯑꯣꯛ ꯂꯣꯏꯅꯔꯒ ꯄꯩꯁꯥ ꯇꯥꯟꯕꯒꯤ ꯆꯠꯅꯕꯤ ꯑꯁꯤ ꯂꯩ ꯌꯦꯟꯁꯦ ꯑꯩꯈꯣꯏꯅ ꯌꯣꯟꯕꯒꯤꯗ ꯅꯠꯇꯅ ꯁꯥ ꯉꯥ ꯆꯥꯅꯕꯒꯤ ꯍꯥꯏꯕꯗꯤ ꯌꯦꯟ ꯆꯥꯅꯤꯡꯂꯛꯄ ꯃꯇꯝꯗ ꯏꯁꯥꯒꯤ ꯂꯣꯏꯖꯕ ꯌꯦꯟ ꯆꯥꯖꯕ ꯌꯥꯔꯦ ꯑꯗꯨꯒ ꯑꯩꯈꯣꯏꯅ ꯉꯥꯒꯤ ꯐꯥꯝꯁꯤꯁꯨ ꯑꯩꯈꯣꯏꯅ ꯌꯨꯝꯊꯣꯡ ꯈꯔꯗ ꯇꯧꯕ ꯌꯥꯎꯏ

ꯑꯗꯨꯒꯨꯝꯕ ꯃꯇꯝꯗ ꯑꯩꯈꯣꯏꯅ ꯏꯁꯤꯡ ꯋꯥꯠꯄꯒꯤ ꯃꯇꯥꯡꯁꯤ ꯊꯣꯛꯏ